ꯑꯥꯎ ꯌꯥꯅꯤꯌꯦ ꯍꯥꯏꯕꯤꯌꯨ ꯑꯥꯎ ꯃꯥꯅꯤ ꯃꯥꯅꯤ ꯀꯩ ꯂꯩꯔꯦ ꯇꯤꯀꯦꯠ ꯀꯩꯅꯣ ꯇꯧꯕꯒꯤꯗꯤ ꯄꯥꯔꯀꯤꯡꯒꯤ ꯑꯣꯏꯅꯗꯤ ꯒꯥꯔꯤꯒꯤ ꯀꯩꯅꯣ ꯇꯧꯋꯦ ꯌꯥꯝ ꯃꯔꯥꯡ ꯀꯥꯏꯅ ꯂꯩ ꯑꯗꯣ ꯒꯥꯔꯤ ꯃꯆꯥꯒꯤ ꯑꯆꯧꯕꯒꯤꯒ ꯇꯣꯉꯥꯟ ꯇꯣꯉꯥꯟ ꯀꯩꯅꯣ ꯇꯧꯒꯅꯤ ꯒꯥꯔꯤ ꯃꯆꯥꯒꯤꯗꯤ ꯂꯨꯄꯥ ꯀꯨꯟ ꯂꯧꯋꯤ ꯑꯗꯨꯒ ꯒꯥꯔꯤ ꯑꯆꯧꯕꯒꯤꯅ ꯂꯨꯄꯥ ꯌꯥꯡꯈꯩ ꯃꯨꯛ ꯂꯧꯋꯦ ꯑꯗꯨꯒ ꯏꯟꯇ꯭ꯔꯤꯒꯤ ꯑꯣꯏꯅꯗꯤ ꯄꯩꯁꯥ ꯂꯧꯖꯗꯦ ꯑꯗꯨꯝ ꯂꯥꯛꯑꯒ ꯌꯦꯡꯕꯤꯕ ꯂꯥꯛꯄ ꯌꯥꯒꯅꯤ ꯑꯦꯅꯤ ꯃꯇꯝ ꯑꯃꯗ ꯑꯍꯣꯏ ꯒꯥꯔꯤꯒꯤꯇꯅꯤ

ꯑꯣ ꯐꯔꯦ ꯐꯔꯦ ꯍꯣꯏ ꯕꯨꯛ ꯇꯧꯖꯔꯒꯦ ꯃꯤꯡ ꯀꯔꯤ ꯍꯥꯏꯕ ꯑꯣ ꯐꯔꯦ ꯐꯔꯦ ꯅꯤꯡꯁꯤꯡꯕꯤꯔꯛꯑꯣ